ꯑꯩꯈꯣꯏ ꯕꯥꯏꯀꯤꯡꯒꯤ ꯑꯗꯨꯝ ꯔꯥꯏꯗꯀꯨꯝꯕꯗ ꯑꯗꯨꯝ ꯌꯥꯎꯔꯛꯑꯦ ꯑꯩꯈꯣꯏꯅ ꯔꯥꯏꯗꯁꯤ ꯁꯤꯜꯂꯛꯄꯗ ꯑꯩꯈꯣꯏꯅ ꯈꯪꯕ ꯈꯪꯖꯕꯗꯤ ꯃꯣꯏꯅ ꯐꯦꯁꯕꯨꯛꯀꯨꯝꯕ ꯏꯟꯁꯇꯥꯒ꯭ꯔꯥꯝꯒꯨꯝꯕꯗ ꯃꯣꯏꯅ ꯔꯥꯏꯗ ꯁꯤꯟꯒꯅꯤ ꯈꯣꯠꯀꯅꯤ ꯍꯥꯏꯔꯛꯄꯗ ꯈꯪꯉꯒ ꯑꯩꯈꯣꯏꯅ ꯔꯥꯏꯗꯇꯨ ꯃꯣꯏꯅ ꯂꯤꯡ ꯊꯥꯔꯛꯑꯒ ꯑꯩꯈꯣꯏꯅ ꯌꯥꯎꯁꯤꯜꯂꯒ ꯔꯥꯏꯗꯇꯨ ꯁꯤ ꯅꯨꯃꯤꯠꯇ ꯆꯠꯀꯅꯤ ꯍꯥꯏꯔꯒ ꯑꯩꯈꯣꯏꯅ ꯌꯨꯝꯗꯒꯤ ꯔꯥꯏꯗꯇꯨ ꯀꯛꯆꯤꯡ ꯁꯣꯔꯨꯝꯅ ꯁꯤꯜꯂꯒ ꯀꯛꯆꯤꯡꯗ ꯑꯩꯈꯣꯏ ꯒꯥꯔꯤꯁꯤ ꯄꯨꯟꯅ ꯈꯥꯝꯃꯒ ꯃꯇꯝꯗꯨ ꯌꯧꯔꯛꯄ ꯃꯇꯝꯗ ꯑꯩꯈꯣꯏꯒꯤ ꯔꯥꯏꯗꯔꯁꯤꯡꯅ ꯄꯨꯟꯅ ꯁꯤꯜꯂꯒ ꯑꯩꯈꯣꯏ ꯀꯥꯛꯆꯤꯡꯗꯒꯤꯅ ꯏꯝꯐꯥꯜꯐꯥꯎ ꯆꯠꯄ ꯃꯇꯝꯗ ꯐꯖꯅ ꯃꯣꯏꯅ ꯁꯤꯜꯂꯒ ꯑꯩꯈꯣꯏꯅ ꯔꯥꯏꯗꯁꯤ ꯆꯠꯂꯅꯤ ꯑꯗꯒꯤ ꯆꯠꯄ ꯃꯇꯝꯗꯁꯨ ꯌꯥꯝꯅ ꯅꯨꯡꯉꯥꯏ ꯑꯗꯒꯤ ꯔꯥꯏꯗꯇꯨ ꯆꯠꯂꯅꯤ ꯑꯗꯒꯤ ꯑꯩꯈꯣꯏꯒꯤ ꯃꯐꯝꯗꯨ ꯌꯧꯔ ꯃꯇꯨꯡꯗ ꯆꯥꯕ ꯊꯛꯄ ꯑꯗꯨꯝ ꯃꯣꯏꯅ ꯄꯤ ꯑꯗꯒꯤ ꯌꯥꯝꯁꯨ ꯅꯨꯡꯉꯥꯏ ꯑꯗꯒꯤ ꯑꯩꯈꯣꯏꯅ ꯑꯍꯤꯡ ꯂꯦꯛꯑꯕ ꯃꯇꯨꯡꯗ ꯏꯁꯩ ꯀꯩꯀꯥꯁꯨ ꯑꯗꯨꯝ ꯇꯧꯋꯤ ꯑꯗꯨꯗꯨꯒ ꯅꯣꯡꯉꯥꯜꯂꯒ ꯔꯥꯏꯗꯇꯨ ꯅꯣꯡꯉꯥꯜꯂꯒ ꯑꯩꯈꯣꯏ ꯑꯗꯨꯝ ꯄꯨꯟꯅ ꯍꯟꯃꯤꯟꯅꯔꯛꯑꯦ